ꯍꯥꯕꯤꯕꯤ ꯒꯨꯠ ꯑꯥꯐꯇꯔꯅꯨꯟ ꯏꯇꯥꯎ ꯚꯥꯏ ꯉꯁꯤ ꯑꯩ ꯌꯥꯝ ꯆꯤꯡꯅꯕ ꯊꯕꯛ ꯑꯃ ꯇꯧꯔꯤꯅꯦ ꯉꯁꯤ ꯑꯩ ꯕꯖꯥꯔꯗ ꯔꯤꯆꯥꯔꯖ ꯀꯥꯞꯄ ꯊꯣꯛꯎꯕꯅꯦꯕ ꯑꯗꯨ ꯔꯤꯆꯥꯔꯖꯇꯨ ꯀꯥꯞꯄꯨꯔꯦ ꯑꯗꯨꯒ ꯀꯝꯐꯥꯔꯃꯦꯁꯟ ꯃꯦꯁꯦꯁꯇꯤ ꯂꯥꯛꯑꯦ ꯍꯥꯏꯕꯕꯨ ꯔꯤꯆꯥꯔꯖ ꯇꯧꯔꯤꯕꯗꯨ ꯑꯩ ꯏꯁꯥ ꯈꯤꯇꯪ ꯆꯤꯡꯅꯕ ꯐꯥꯎꯏꯅꯦ ꯃꯣꯏ ꯔꯤꯆꯥꯔꯖ ꯇꯧꯔꯤꯕ ꯃꯤꯗꯨꯅꯁꯨ ꯈꯤꯇꯪ ꯃꯤꯠꯁꯤ ꯐꯩꯇꯛ ꯇꯥꯅ ꯌꯦꯡꯁꯤꯜꯂꯛꯄ ꯑꯗꯨ ꯑꯩ ꯈꯤꯇꯪ ꯆꯤꯡꯅꯕꯗꯤ ꯐꯥꯎꯏ ꯑꯗꯨ ꯃꯣꯏ ꯔꯤꯆꯥꯔꯖ ꯇꯧꯅꯕ ꯑꯦꯞꯁꯇꯨꯅ ꯀꯔꯤꯅꯣ ꯑꯗꯨꯁꯨ ꯑꯩꯈꯣꯏꯁꯨ ꯈꯤꯇꯪ ꯈꯪꯅꯤꯡꯗ꯭ꯔꯣ ꯑꯗꯨꯒ ꯔꯤꯆꯥꯔꯖ ꯇꯧꯔꯤꯕ ꯃꯤꯗꯨꯅꯁꯨ ꯀꯝꯐꯥꯔꯃꯦꯁꯟ ꯍꯥꯏꯕꯗꯤ ꯁꯛꯁꯦꯁꯐꯨꯜ ꯑꯣꯏꯈꯔꯦ ꯍꯥꯏꯕꯒꯤ ꯈꯨꯗꯝ ꯆꯥꯡꯗꯝꯁꯨ ꯈꯤꯇꯪ ꯑꯩꯈꯣꯏꯗ ꯎꯠꯂꯗꯤ ꯈꯤꯇꯪ ꯐꯗꯧꯕ ꯑꯗꯨꯁꯨ ꯅꯠꯇꯦ ꯍꯦꯛ ꯀꯥꯞꯄꯒ ꯄꯩꯁꯥꯗꯤ ꯀꯔꯥꯏꯅ ꯍꯥꯏꯅ ꯂꯧꯈꯤ ꯑꯗꯨꯗꯒꯤ ꯐꯣꯟꯗꯗꯤ ꯃꯦꯁꯦꯁ ꯂꯥꯛꯑꯦ ꯍꯥꯏꯕꯕꯨ ꯈꯤꯇꯪ ꯆꯤꯡꯅꯩ

ꯑꯩꯒꯤ ꯑꯦꯛꯀꯥꯎꯟꯗꯒꯤ ꯀꯥꯞꯇꯧꯁꯨ ꯕꯦꯂꯦꯟꯁꯨ ꯑꯦꯛꯀꯥꯎꯟꯁꯨ ꯄꯩꯁꯥ ꯑꯃꯨꯛꯀ ꯌꯥꯎꯗꯕ ꯑꯗꯨ ꯏꯇꯥꯎꯒꯤ ꯈꯪꯕꯒꯨꯝꯕ ꯂꯩꯕ꯭ꯔꯣ ꯁꯦꯌꯔ ꯈꯤꯇꯪ ꯇꯧꯕ ꯌꯥꯒꯗ꯭ꯔꯣ

ꯔꯤꯆꯥꯔꯖ ꯇꯧꯔꯒ ꯏꯁꯀꯦꯝ ꯅꯨꯡ ꯇꯧꯈꯤꯕ ꯖꯥꯠꯂꯣꯀꯣ ꯍꯥꯏꯕꯁꯨ ꯏꯊꯟꯇ ꯆꯤꯡꯅꯔꯛꯑꯦ ꯏꯇꯥꯎ ꯅꯪ ꯈꯪꯕ ꯌꯥꯎꯕ꯭ꯔꯣ ꯑꯩꯒꯤ ꯖꯤꯑꯣ ꯅꯝꯕꯔ ꯁꯕꯦꯟ ꯗꯕꯜ ꯖꯦꯔꯣ ꯐꯥꯏꯚ ꯐꯣꯔ ꯗꯕꯜ ꯖꯦꯔꯣ ꯁꯤꯛꯁ ꯁꯤꯛꯁ ꯁꯤꯛꯁ ꯑꯗꯨꯅꯤ ꯑꯗꯨ ꯅꯪ ꯀꯃꯥꯏꯅ ꯇꯧꯔꯤꯕ ꯈꯪꯕ ꯌꯥꯎꯔꯒꯗꯤ ꯈꯤꯇꯪ ꯁꯤꯌꯔ ꯇꯧꯕꯤꯔꯛꯀꯦꯔꯣ ꯑꯩꯉꯣꯟꯗꯁꯨ ꯏꯇꯥꯎꯅ ꯃꯇꯦꯡ ꯏꯇꯥꯎꯒꯤ ꯃꯇꯦꯡꯗꯤ ꯑꯩꯅ ꯌꯥꯝꯅ ꯄꯥꯡꯒꯤꯕꯅꯤ ꯑꯗꯨ ꯏꯇꯥꯎꯅ ꯀꯃꯥꯏꯅ ꯇꯧꯕ ꯈꯜꯂꯤꯕ ꯍꯥꯏꯕꯗꯨꯁꯨ ꯈꯤꯇꯪ ꯁꯤꯌꯔ ꯇꯧꯕꯤꯔꯛꯑꯣ ꯍꯥꯏꯅ ꯍꯥꯏꯔꯤ